ꯑꯩꯍꯥꯛꯀꯤ ꯈꯨꯡꯒꯪꯗ ꯄꯣꯠꯂꯣꯏꯕꯒꯤ ꯂꯥꯏꯅꯤꯡ ꯂꯩ ꯁꯤꯟꯁꯤꯡꯒ ꯑꯩꯍꯥꯛꯅ ꯐ꯭ꯌꯨꯅꯔꯦꯜ ꯄ꯭ꯔꯣꯒ꯭ꯔꯥꯝ ꯍꯥꯏꯅ ꯄꯧꯇꯥꯛ ꯅꯥꯏꯅ ꯃꯔꯤ ꯃꯇꯥ ꯈꯨꯡꯒꯪꯗ ꯂꯩꯕ ꯃꯤ ꯂꯣꯏꯅꯃꯛ ꯂꯥꯛꯈ꯭ꯔꯒ ꯄ꯭ꯔꯊꯅꯥ ꯇꯧꯃꯤꯟꯅꯕꯅꯤ ꯃꯥꯡꯈꯤꯕ ꯏꯃꯨꯡꯕꯨ ꯃꯇꯦꯡ ꯄꯥꯡꯕ ꯃꯣꯏꯒꯤ ꯏꯃꯨꯡꯒ ꯂꯩꯃꯤꯟꯅꯕ ꯄ꯭ꯔꯖꯦꯟ ꯀꯌꯥ ꯀꯌꯥ ꯈꯨꯡꯒꯪꯒꯤ ꯃꯣꯏꯁꯤꯡꯅ ꯕꯣꯔ ꯄꯤꯕꯅꯤ ꯑꯔꯣꯏꯕꯗ ꯑꯩꯈꯣꯏꯅ ꯕ꯭ꯌꯨꯔꯤꯌꯦꯜ ꯇꯧꯕꯅꯤ ꯑꯗꯨ ꯃꯇꯥꯡꯗ ꯅꯨꯡꯗꯥꯡꯗ ꯑꯩꯈꯣꯏ ꯃꯣꯏꯅ ꯅꯍꯥꯔꯣꯜꯁꯤꯡ ꯈꯔꯒ ꯑꯗꯨꯝ ꯏꯁꯩꯒꯨꯝꯕ ꯁꯥꯔꯒ ꯃꯥꯡꯈꯤꯕ ꯑꯗꯨ ꯏꯃꯨꯡꯕ ꯋꯥꯈꯤ ꯅꯨꯡꯉꯥꯏꯅ ꯈꯨꯗꯨꯝ ꯀꯌꯥ ꯇꯧꯕꯤꯕꯅꯤ